ꯅꯍꯥꯁꯤꯡ ꯊꯕꯛ ꯐꯪꯗꯕꯁꯦ ꯑꯩꯅ ꯈꯟꯖꯕꯗꯗꯤ ꯂꯥꯏꯔꯤꯛ ꯂꯥꯏꯁꯨ ꯇꯝꯕ ꯋꯥꯠꯂꯛꯄ ꯃꯁꯥ ꯃꯎ ꯐꯖꯤꯜꯂꯛꯇꯕ ꯑꯁꯤꯅ ꯑꯣꯏꯔꯝꯕ ꯌꯥꯏ ꯑꯗꯨꯒ ꯑꯩꯈꯣꯏꯅ ꯊꯤꯒꯠꯀꯗꯕꯗꯤ ꯁꯔꯀꯥꯔꯒꯤ ꯊꯕꯛ ꯇꯧꯔꯤ ꯃꯈꯩꯁꯤꯅ ꯃꯣꯏ ꯃꯣꯏꯒꯤ ꯃꯤ ꯈꯛꯇ ꯂꯣꯏꯅ ꯍꯥꯞꯆꯤꯟꯅꯕ ꯍꯣꯠꯅꯩ ꯃꯁꯤ ꯊꯤꯒꯠꯄ ꯑꯃ ꯗꯔꯀꯥꯔ ꯇꯥꯏ ꯒꯣꯔꯃꯦꯟꯅ ꯂꯧꯈꯠꯀꯗꯕ ꯁꯔꯀꯥꯔꯅ ꯂꯧꯈꯠꯀꯗꯕꯁꯤꯗꯤ ꯀꯣꯜ ꯀꯔꯈꯅꯥ ꯍꯥꯡꯕꯤꯕ ꯃꯗꯨꯗꯩꯗ ꯑꯩꯈꯣꯏꯒꯤ ꯅꯍꯥꯁꯤꯡꯁꯦ ꯊꯕꯛ ꯐꯪꯂꯛꯀꯅꯤ